ꯁꯥ ꯉꯥ ꯌꯣꯛꯄꯒꯤ ꯁꯤꯟꯐꯝꯁꯦ ꯌꯥꯝꯅ ꯀꯥꯟꯅꯕ ꯌꯥꯝꯅ ꯐꯕ ꯁꯤꯟꯐꯝ ꯃꯈꯜ ꯑꯃꯅꯤ ꯑꯗꯨꯕꯨ ꯃꯁꯤꯗ ꯃꯤꯅꯗꯤ ꯌꯥꯝꯅ ꯄꯥꯝꯅꯗꯦ ꯍꯥꯏꯕꯗꯤ ꯑꯩꯈꯣꯏꯒꯤ ꯌꯨꯝꯊꯪꯅꯕ ꯀꯔꯤ ꯀꯔꯤ ꯊꯪꯅꯕ ꯁꯤꯡꯁꯤꯅ ꯃꯅꯝ ꯃꯍꯥ ꯄꯥꯝꯗꯕ ꯃꯣꯠꯂꯦ ꯈꯣꯠꯂꯦꯅ ꯉꯥꯡꯕꯤꯕ ꯁꯤꯒꯨꯝꯕꯁꯤꯅ ꯃꯤꯅ ꯁꯥꯎꯅꯩ ꯌꯣꯛꯄꯁꯦ ꯑꯗꯨꯅ ꯁꯦ ꯁꯥ ꯉꯥ ꯌꯣꯛꯄꯁꯤꯗꯒꯤ ꯀꯥꯟꯅꯕ ꯃꯌꯥꯝꯁꯤꯗꯤ ꯁꯟ ꯂꯣꯏꯔꯦ ꯈꯜꯂꯣ ꯁꯟꯗꯒꯤ ꯁꯪꯒꯣꯝ ꯐꯪꯉꯤ ꯁꯪꯒꯣꯝꯁꯦ ꯑꯩꯈꯣꯏꯗ ꯌꯥꯝꯅ ꯀꯥꯟꯅꯩ ꯌꯦꯟ ꯉꯥꯅꯨ ꯃꯣꯏꯗꯒꯤ ꯌꯦꯔꯨꯝ ꯐꯪꯉꯤ ꯌꯦꯔꯨꯝ ꯆꯥꯕꯁꯤꯁꯨ ꯃꯤꯑꯣꯏꯕꯗ ꯌꯥꯝ ꯀꯥꯟꯅꯩ ꯑꯗꯨꯅ ꯑꯩꯅ ꯄꯥꯝꯖꯕꯗꯤ ꯁꯥ ꯉꯥ ꯂꯣꯏꯕꯁꯦ ꯃꯈꯟ ꯃꯈꯟ ꯁ꯭ꯀꯤꯝ ꯃꯌꯥꯝ ꯂꯩ ꯍꯥꯏꯕꯗꯤ ꯇꯥꯏꯑꯦꯕ ꯑꯗꯨꯕꯨ ꯆꯥꯎꯅ ꯂꯣꯏꯈꯤꯕ ꯀꯥꯡꯕꯨꯒꯤꯗꯤ ꯁ꯭ꯀꯤꯝꯖꯤꯡꯁꯦ ꯌꯥꯝꯅ ꯐꯪꯉꯤ ꯌꯥꯝ ꯀꯥꯟꯅꯩ ꯁꯨꯝ ꯌꯨꯝꯗ ꯑꯃꯅꯤ ꯇꯔꯥꯒꯨꯝꯕ ꯈꯔ ꯈꯔ ꯇꯦꯛ ꯇꯦꯛ ꯂꯣꯏꯖꯕ ꯀꯥꯡꯒꯨꯁꯤꯡꯗꯤ ꯁꯤꯒꯨꯝꯕ ꯁ꯭ꯀꯤꯝꯁꯤꯁꯨ ꯑꯝꯇ ꯐꯪꯅꯗꯦ ꯁ꯭ꯀꯤꯝꯁꯦ ꯐꯪꯗ꯭ꯔꯕꯅꯤꯅ ꯍꯟꯇꯛꯇ ꯑꯣꯛꯀꯤ ꯂꯥꯏꯅꯥ ꯑꯃ ꯁꯟꯗꯣꯛꯈꯤꯕꯅꯤ ꯑꯣꯛ ꯅꯥꯕꯁꯤꯗ ꯌꯨꯝꯗ ꯂꯣꯏꯅꯕ ꯀꯥꯡꯕꯨꯗꯤ ꯑꯣꯛꯇꯣ ꯅꯥꯔꯒ ꯅꯥꯔꯦ ꯁꯤꯖꯤꯟꯅꯕ ꯌꯥꯗ꯭ꯔꯦ ꯆꯥꯕꯁꯨ ꯌꯥꯗ꯭ꯔꯦ ꯁꯤꯔꯕꯅꯤꯅ ꯃꯣꯏ ꯌꯥꯝ ꯃꯥꯡꯖꯔꯦ ꯃꯥꯡꯖꯔꯒ ꯆꯥꯎꯅ ꯑꯣꯛꯀꯤ ꯐꯥꯝ ꯇꯧꯕ ꯀꯥꯡꯕꯨꯁꯤꯡꯗꯤ ꯒꯣꯚꯔꯟꯃꯦꯟꯅ ꯄꯩꯁꯥ ꯊꯙꯔꯛꯏ ꯊꯥꯔꯛ ꯊꯥꯙꯔꯛꯄꯁꯦ ꯃꯣꯏꯗꯤ ꯑꯣꯛꯇꯣ ꯃꯥꯡꯉꯕꯅꯤꯅ ꯑꯗꯨꯒꯤ ꯃꯥꯡꯈꯤꯕꯗꯨꯒꯤ ꯃꯃꯜ ꯆꯥꯡ ꯑꯃ ꯌꯦꯡꯉꯒ ꯑꯗꯨꯝ ꯄꯩꯁꯥ ꯊꯥꯙꯔꯛꯏ ꯌꯨꯝꯗ ꯂꯣꯏꯖꯕ ꯀꯥꯡꯕꯨꯗꯤ ꯑꯗꯨꯝ ꯃꯥꯡꯖꯔꯦ ꯐꯪꯗ꯭ꯔꯦ ꯐꯪꯗ꯭ꯔꯕꯅꯤꯅ ꯌꯥꯝꯅꯗꯤ ꯀꯩꯅꯣ ꯇꯧꯋꯦ ꯑꯗꯨꯅ ꯌꯨꯝꯗ ꯂꯣꯏꯖꯕ ꯀꯥꯡꯕꯨꯁꯤꯡꯁꯨ ꯆꯥꯎꯅ ꯂꯣꯏꯍꯟꯅꯕ ꯃꯤꯅ ꯋꯥ ꯉꯥꯡꯅꯕꯁꯤꯡꯁꯤꯁꯨ ꯉꯥꯡꯅꯗꯅꯕ ꯃꯁꯥ ꯃꯁꯥꯅ ꯂꯣꯏꯅꯕ ꯂꯣꯏꯕꯝ ꯑꯐꯕ ꯃꯐꯝ ꯑꯃ ꯁꯥꯕꯤꯕ ꯄꯥꯝꯖꯩ